ꯊꯕꯛ ꯏꯟꯒꯥꯡꯗ ꯁꯨꯗꯅ ꯑꯗꯨꯝ ꯂꯦꯟꯕ ꯃꯁꯤ ꯉꯥꯛꯇꯪ ꯄꯣꯊꯥꯕ ꯑꯣꯏꯅ ꯑꯩꯈꯣꯏ ꯍꯔꯥꯎ ꯀꯨꯝꯍꯩꯗ ꯇꯧꯕ ꯃꯁꯤ ꯗꯔꯀꯥꯔ ꯑꯣꯏ ꯑꯗꯨꯒ ꯍꯧꯖꯤꯛꯀꯤ ꯂꯩꯀꯥꯏ ꯂꯩꯀꯥꯏꯗ ꯁ꯭ꯄꯣꯔꯠ ꯇꯧꯕ ꯁ꯭ꯄꯣꯔꯠ ꯇꯧꯕꯁꯤꯗ ꯑꯉꯥꯡꯁꯤꯡꯁꯦ ꯑꯩꯈꯣꯏꯒꯤ ꯂꯥꯡ ꯐꯥꯡ ꯇꯧꯗꯅ ꯑꯔꯦꯝꯕꯗ ꯃꯇꯝ ꯃꯥꯡꯍꯟꯗꯅ ꯇꯧꯕꯒꯤ ꯃꯍꯨꯠꯇ ꯁ꯭ꯄꯣꯔꯠ ꯅꯨꯡꯄꯣꯔꯠ ꯇꯧꯕꯁꯤꯅ ꯃꯣꯏꯒꯤ ꯃꯁꯥ ꯃꯋꯨ ꯐꯍꯜꯂꯤ ꯑꯗꯒꯤ ꯐꯤꯎꯆꯔꯒꯤ ꯑꯦꯝ ꯑꯃ ꯊꯝꯗꯨꯅ ꯍꯣꯠꯅꯕꯗ ꯃꯔꯨ ꯑꯣꯏꯅ ꯑꯩꯈꯣꯏꯒꯤ ꯁꯥꯟꯅ ꯈꯣꯠꯅꯕ ꯍꯧꯖꯤꯛꯇꯤ ꯁꯥꯟꯅ ꯈꯣꯠꯅꯕꯅ ꯑꯆꯧꯕ ꯃꯐꯝ ꯑꯃ ꯄ꯭ꯔꯤꯊꯤꯕꯤꯁꯤꯗ ꯀꯜꯂꯕꯅꯤꯅ ꯑꯗꯨꯝꯕꯒꯤ ꯂꯥꯏꯟꯗ ꯆꯠꯊꯕ ꯉꯝꯍꯜꯂꯤ ꯑꯗꯨꯅ ꯑꯩꯒꯤ ꯑꯣꯏꯅꯗꯤ ꯁꯥꯟꯅ ꯈꯣꯠꯅꯕ ꯑꯗꯒꯤ ꯍꯔꯥꯎ ꯀꯨꯝꯍꯩ ꯇꯧꯕꯁꯤ ꯈꯔ ꯃꯈꯩꯗꯤ ꯐꯩ ꯍꯥꯏꯅꯤꯡꯏ ꯑꯗꯨꯅ ꯑꯩꯈꯣꯏꯒꯤ ꯏꯁꯩ ꯅꯣꯡꯃꯥꯏ ꯇꯧꯕ ꯃꯁꯤꯁꯨ ꯐꯔꯒꯁꯨ ꯃꯁꯤꯒꯤ ꯅꯨꯡꯉꯥꯏꯇꯕ ꯈꯔꯗꯤ ꯂꯩ ꯃꯔꯝꯗꯤ ꯏꯁꯩ ꯅꯣꯡꯃꯥꯏ ꯇꯧꯔꯒ ꯌꯨ ꯉꯥꯎꯕ ꯌꯨ ꯊꯛꯄ ꯃꯌꯥꯝ ꯑꯃ ꯇꯧꯔꯒ ꯍꯥꯏꯗꯤ ꯈꯠꯅ ꯆꯩꯅꯕ ꯊꯣꯛꯍꯟꯗꯕ ꯌꯥꯗꯕ ꯍꯥꯏꯗꯤ ꯈꯠꯅ ꯆꯩꯅꯕꯁꯤ ꯑꯗꯨꯝ ꯊꯣꯛꯂꯛꯄ ꯑꯁꯤꯒꯨꯝꯕ ꯀꯌꯥ ꯑꯃ ꯊꯦꯡꯅꯩ ꯑꯗꯨꯅ ꯀꯥ ꯍꯦꯟꯅ ꯃꯑꯣꯡ ꯃꯔꯤꯟ ꯇꯥꯗꯅ ꯄꯪꯇꯧ ꯇꯧꯕꯁꯨ ꯑꯩꯒꯤ ꯃꯣꯠꯇꯗꯤ ꯊꯣꯏꯗꯣꯛꯅ ꯀꯩꯅꯣ ꯄꯥꯝꯗꯦ ꯍꯥꯏꯖꯅꯤꯡꯉꯤ ꯑꯗꯨꯕꯨ ꯁꯥꯟꯅ ꯈꯣꯠꯅꯕ ꯃꯔꯨ ꯑꯣꯏꯅ ꯑꯩꯈꯣꯏ ꯌꯥꯎꯁꯪꯗ ꯍꯧꯖꯤꯛꯇꯤ ꯀ꯭ꯂꯞ ꯀ꯭ꯂꯞ ꯈꯨꯗꯤꯡꯗ ꯁ꯭ꯄꯣꯔꯠꯇ ꯃꯤꯠꯌꯦꯡ ꯊꯝꯗꯅ ꯑꯉꯥꯡꯁꯤꯡꯁꯤ ꯃꯈꯜ ꯃꯈꯜ ꯁꯥꯟꯅ ꯈꯣꯠꯅꯕ ꯇꯧꯍꯜꯂꯤ ꯃꯁꯤ ꯃꯁꯤꯒꯨꯝꯕꯁꯤꯗꯤ ꯑꯩ ꯐꯩ ꯍꯥꯏꯖꯅꯤꯡꯉꯤ ꯑꯗꯨꯒ ꯂꯩꯀꯥꯏ ꯂꯩꯀꯥꯏꯗ ꯑꯦꯟꯇꯔꯇꯦꯟꯃꯦꯟ ꯂꯤꯂꯥ ꯄꯥꯂꯥ ꯇꯧꯕ ꯂꯤꯂꯥ ꯄꯥꯂꯥ ꯇꯧꯕꯁꯤꯁꯨ ꯑꯃꯔꯣꯝꯗꯗꯤ ꯃꯁꯤ ꯑꯩ ꯐꯩ ꯍꯥꯏꯖꯅꯤꯡꯉꯤ ꯃꯔꯝꯗꯤ ꯍꯧꯖꯤꯛꯇꯤ ꯂꯤꯂꯥꯁꯤꯅ ꯑꯩꯈꯣꯏꯒꯤ

ꯑꯁꯤꯒꯨꯝꯕ ꯀꯌꯥꯒꯤ ꯆꯨꯝꯊꯣꯛ ꯆꯨꯝꯖꯤꯟꯁꯦ ꯑꯩꯈꯣꯏꯒꯤ ꯍꯥꯔꯥꯎ ꯀꯨꯝꯍꯩ ꯂꯤꯂꯥ ꯄꯥꯂꯥꯁꯤꯅ ꯑꯗꯨꯝꯕꯒꯤ ꯃꯑꯣꯡ ꯆꯨꯝꯊꯣꯛꯄ ꯀꯌꯥ ꯎꯠꯄꯅꯤꯅ ꯑꯩꯗꯤ ꯃꯁꯤꯁꯨ ꯐꯖ ꯐꯖꯕ ꯑꯁꯨꯝꯕ ꯒꯥꯏꯠ ꯄꯤꯕ ꯂꯤꯂꯥꯁꯤꯡꯁꯤ ꯌꯦꯡꯎꯔꯒ ꯑꯩꯗꯤ ꯑꯩꯈꯣꯏꯒꯤ ꯐꯠꯇꯕ ꯋꯥꯈꯜ ꯆꯨꯝꯊꯣꯛꯄ ꯉꯝꯕ ꯀꯌꯥ ꯑꯃ ꯌꯥꯎꯕꯅꯤꯅ ꯑꯩ ꯏꯟꯇꯔꯇꯦꯟꯃꯦꯟ ꯂꯤꯂꯥ ꯄꯥꯂꯥꯁꯤꯁꯨ ꯑꯩ ꯐꯩ ꯍꯥꯏꯖꯅꯤꯡꯉꯤ ꯑꯁꯤꯒꯨꯝꯕ ꯀꯥ ꯍꯦꯟꯅ ꯑꯩꯈꯣꯏꯅ ꯀꯩꯅꯣ ꯍꯔꯥꯎ ꯀꯨꯝꯍꯩꯗ ꯀꯩꯅꯣ ꯆꯥꯗꯤꯡ ꯇꯧꯗꯅ ꯁꯦꯟ ꯌꯥꯝꯅ ꯃꯥꯡꯍꯟꯕ ꯅꯠꯇꯕꯗ ꯑꯩꯈꯣꯏꯒꯤ ꯃꯔꯛ ꯃꯔꯛꯇ ꯑꯩꯒꯤ ꯆꯍꯤ ꯑꯃꯗ ꯑꯃꯨꯛ ꯑꯅꯤꯔꯛ ꯑꯩꯈꯣꯏꯒꯤ ꯌꯥꯎꯁꯪ ꯃꯇꯝꯗ ꯆꯥꯛꯆꯥ ꯍꯩꯖꯥꯅꯕꯗ ꯂꯤꯂꯥ ꯇꯧꯕ ꯈꯣꯠꯄ ꯍꯥꯏꯗꯤ ꯑꯍꯜ ꯂꯃꯟ ꯑꯗꯒꯤ ꯃꯌꯥꯝꯁꯤ ꯉꯥꯏꯍꯥꯛ ꯄꯨꯟꯗꯅ ꯋꯥ ꯋꯥ ꯅꯣꯛꯃꯤꯟꯅꯕ ꯑꯁꯤꯒꯨꯝꯕ ꯀꯌꯥ ꯑꯁꯤ ꯂꯩꯕ ꯁꯦ ꯑꯩꯗꯤ ꯈꯔ ꯑꯩꯉꯣꯟꯗꯗꯤ ꯏꯝꯄ꯭ꯔꯨꯞꯃꯦꯟ ꯑꯣꯏ ꯍꯥꯏꯅ ꯑꯩ ꯑꯁꯨꯃꯥꯏꯅ ꯊꯝꯖꯅꯤꯡꯉꯤ